ꯑꯩꯅ ꯍꯥꯏꯛꯀꯨꯝꯕ ꯇꯧꯕ ꯆꯠꯄ ꯃꯇꯝꯗ ꯈ꯭ꯋꯥꯏꯗꯒꯤ ꯄꯥꯝꯕ ꯃꯐꯝꯁꯤ ꯒꯥꯔꯗꯦꯟꯒꯨꯝꯕ ꯐꯖꯕ ꯕ꯭ꯌꯨꯒꯨꯃꯕ ꯍꯥꯏꯇꯥꯔꯦ ꯑꯣꯏꯍꯟꯕ ꯑꯗꯨꯒ ꯐꯣꯔꯦꯁꯇꯁꯨ ꯄꯥꯝꯃꯦ ꯑꯗꯨꯒ ꯎꯆꯦꯛꯀꯨꯝꯕ ꯑꯗꯩ ꯎꯆꯦꯛꯀꯤ ꯃꯈꯣꯜ ꯈꯣꯟꯖꯦꯟꯒꯨꯝꯕ ꯇꯥꯕ ꯏꯁꯤꯡꯒꯤ ꯈꯣꯟꯖꯦꯟꯒꯨꯝꯕ ꯇꯥꯕꯗ ꯏꯁꯤꯡ ꯇꯨꯔꯦꯟ ꯑꯗꯒꯤ ꯂꯦꯛꯀꯨꯝꯕ ꯑꯗꯨꯒꯨꯝꯕ ꯃꯐꯝꯗ ꯄꯥꯝꯃꯤ ꯑꯗꯨꯒ ꯑꯩꯈꯣꯏꯒꯤ ꯑꯩꯈꯣꯏꯅ ꯎꯟꯒꯨꯝꯕ ꯆꯤꯡꯁꯥꯡ ꯄꯔꯦꯡ ꯑꯗꯨꯒꯨꯝꯕ ꯃꯇꯝ ꯂꯩꯔꯗꯤ ꯂꯩꯕ ꯍꯥꯏꯇꯥꯔꯦ ꯑꯗꯨꯒꯨꯝꯕ ꯃꯐꯝꯗ ꯆꯠꯂꯒꯗꯤ ꯑꯩꯈꯣꯏꯅ ꯃꯐꯝꯗꯨꯗ ꯑꯩꯈꯣꯏꯗ ꯄ꯭ꯔꯣꯇꯦꯛꯁꯟ ꯑꯣꯏꯕ ꯀꯌꯥ ꯑꯃ ꯑꯩꯈꯣꯏꯅ ꯁꯤꯖꯤꯟꯅꯔꯒ ꯃꯐꯝꯗꯨꯗ ꯅꯨꯡꯉꯥꯏ ꯅꯨꯡꯉꯥꯏꯅ ꯇ꯭ꯔꯦꯛ ꯃꯌꯥꯝ ꯑꯃ ꯆꯠꯄꯗꯨ ꯄꯥꯝꯕ